ꯅꯣꯕꯥ ꯀꯦꯐ ꯊꯧꯕꯥꯜ ꯀꯩꯊꯦꯜꯗ ꯆꯤꯛꯀꯟ ꯑꯩꯅ ꯆꯤꯛꯀꯟ ꯆꯧ ꯋꯥꯏꯠ ꯀꯣꯐꯤ ꯃꯣꯃꯣ ꯚꯦꯖꯤꯇꯦꯕꯜꯒꯤ ꯑꯩꯅ ꯑꯣꯗꯔ ꯇꯧꯋꯤ ꯍꯥꯏꯔꯤꯕ ꯅꯨꯃꯤꯠꯇꯣ ꯅꯣꯡ ꯌꯥꯝ ꯀꯟꯅꯁꯨ ꯆꯨꯏ ꯑꯗꯨꯅ ꯖꯒꯥꯗꯨꯗ ꯑꯩꯅ ꯌꯧꯕ ꯉꯝꯗꯕꯗꯒꯤ ꯑꯩꯅ ꯑꯣꯗꯔ ꯇꯧꯋꯤ ꯇꯧꯕ ꯃꯇꯝꯗ ꯅꯨꯃꯤꯠꯇꯣ ꯅꯣꯡꯗꯨꯅ ꯃꯔꯝ ꯑꯣꯏꯔꯒ ꯑꯩꯅ ꯄꯣꯠꯇꯣ ꯗꯤꯂꯦꯠ ꯑꯩꯉꯣꯟꯗ ꯗꯤꯂꯤꯚꯔꯤ ꯇꯧꯔꯛꯄ ꯃꯇꯝꯗ ꯊꯦꯡꯒꯗ꯭ꯔꯅ ꯈꯜꯂꯨꯕꯅꯤ ꯑꯗꯨ ꯃꯇꯝ ꯆꯥꯅ ꯑꯩꯉꯣꯟꯗ ꯌꯧꯍꯟꯕꯤꯔꯛꯏ ꯑꯃꯁꯨꯡ ꯆꯥꯕꯗꯁꯨ ꯑꯗꯨꯛꯀꯤ ꯃꯇꯤꯛ ꯌꯥꯝ ꯍꯥꯎꯕ ꯄꯦꯟꯕ ꯍꯥꯏꯕꯗꯨ ꯑꯣꯏꯈꯤ